ꯕꯤ ꯄꯤ ꯅꯥꯕꯒꯤ ꯃꯔꯝꯗ ꯑꯩꯅ ꯑꯗꯨꯝ ꯈꯔ ꯗꯥꯏꯠꯀꯤ ꯃꯔꯝꯗ ꯍꯥꯏꯖꯅꯤꯡꯉꯤ ꯕꯤ ꯄꯤ ꯅꯥꯔꯗꯤ ꯑꯆꯥ ꯑꯊꯛꯁꯤ ꯌꯥꯝ ꯆꯦꯛꯁꯤꯟꯕ ꯍꯥꯏꯕ ꯇꯥꯔꯦ ꯆꯦꯛꯁꯤꯟꯗ꯭ꯔꯗꯤ ꯌꯥꯝ ꯇꯦꯟꯁꯟ ꯂꯥꯛꯂꯗꯤ ꯕꯤ ꯄꯤꯁꯦ ꯑꯗꯨꯝ ꯃꯇꯣꯝꯇ ꯋꯥꯡꯈꯠꯄ ꯑꯗꯨꯒꯤꯅ ꯆꯥꯛ ꯆꯤꯟꯖꯥꯛ ꯆꯥꯒꯗꯧꯕꯁꯤ ꯅꯈꯣꯏꯅ ꯆꯥꯒꯗꯧꯕꯁꯤ ꯃꯅꯥ ꯃꯁꯤꯡꯅꯦ

ꯑꯗꯨꯒ ꯚꯤꯖꯤꯇꯦꯕꯜꯒꯤ ꯑꯦꯟꯁꯥꯡꯁꯤꯡꯁꯦ ꯑꯌꯥꯝꯕ ꯆꯥꯒꯗꯧꯕꯅꯤ ꯑꯗꯨꯒ ꯁꯥꯟꯅꯕ ꯈꯣꯠꯄ ꯍꯥꯏꯕ ꯍꯥꯏꯕꯁꯤ ꯑꯗꯨꯝ ꯈꯔ ꯈꯔꯗꯤ ꯌꯣꯒꯥꯒꯨꯝꯕ ꯀꯩꯒꯨꯝꯕ ꯑꯗꯨꯝ ꯍꯛꯆꯥꯡꯁꯤ ꯍꯨꯃꯥꯡ ꯈꯔ ꯈꯔ ꯊꯣꯛꯍꯟꯕ ꯁꯥꯟꯅꯔꯒ ꯑꯗꯨ ꯑꯣꯏꯔꯒ ꯑꯆꯥ ꯑꯊꯛꯁꯤꯗ ꯃꯦꯟꯗꯤ ꯕꯤ ꯄꯤ ꯋꯥꯡꯕ ꯍꯥꯏꯕꯁꯦ ꯑꯆꯥ ꯑꯊꯛꯇ ꯂꯣꯏꯅ ꯂꯩꯈ꯭ꯔꯕꯅꯦ ꯑꯗꯣ ꯕꯤ ꯄꯤ ꯍꯥꯏꯕꯁꯦ ꯃꯤꯑꯣꯏꯕ ꯈꯨꯗꯤꯡ ꯑꯗꯨꯝ ꯂꯩꯌꯦ ꯅꯣꯔꯃꯦꯜ ꯍꯥꯏ ꯂꯣ ꯑꯗꯨꯝ ꯂꯩꯌꯦ ꯑꯗꯨꯅ ꯍꯥꯏ ꯑꯣꯏꯕꯁꯤꯡꯅ ꯑꯆꯥꯕꯁꯤꯗ ꯑꯆꯥ ꯑꯊꯛꯁꯤꯗ ꯌꯥꯝ ꯀꯟꯇ꯭ꯔꯣꯜ ꯇꯧꯒꯗꯧꯕ ꯑꯗꯨꯒ ꯕꯤ ꯄꯤ ꯂꯣ ꯑꯣꯏꯕꯁꯤꯡꯁꯤꯅ ꯑꯆꯥ ꯑꯊꯛꯁꯦ ꯐꯖꯅ ꯔꯤꯒꯨꯂꯔ ꯑꯣꯏꯅ ꯐꯖꯅ ꯆꯥꯕ ꯍꯥꯏꯕ ꯇꯥꯔꯦ ꯑꯗꯣ ꯋꯥꯡꯕ ꯍꯥꯏꯕꯗꯤ ꯋꯥꯡꯈ꯭ꯔꯕꯗꯤ ꯅꯈꯣꯏꯅ ꯑꯆꯥ ꯑꯊꯛꯁꯤ ꯚꯤꯖꯤꯇꯦꯕꯜ ꯁꯤꯅ ꯃꯦꯟ ꯑꯣꯏꯒꯗꯧꯕꯅꯦ ꯆꯝꯐꯨꯠ ꯆꯥꯒꯗꯧꯕꯅꯦ ꯄꯝꯀꯤꯟꯒꯨꯝꯕ ꯋꯥꯏꯠ ꯄꯝꯀꯤꯟꯒꯨꯝꯕ ꯑꯗꯨ ꯑꯣꯏꯔꯒ ꯑꯁꯤꯒꯨꯝꯕꯁꯤ ꯆꯝꯐꯨꯠꯇ ꯆꯥꯕ ꯑꯗꯨꯒ ꯃꯅꯥ ꯃꯁꯤꯡ ꯕꯤ ꯄꯤ ꯃꯅꯥꯅꯦ ꯁꯤꯒꯨꯝꯕꯁꯤꯡꯁꯦ ꯂꯣꯏꯅ ꯆꯥꯕ ꯃꯇꯝꯗ ꯑꯩꯈꯣꯏꯁꯦ ꯕꯤ ꯄꯤꯁꯦ ꯃꯥꯏ ꯕꯤ ꯄꯤꯁꯦ ꯑꯗꯨꯝ ꯈꯔ ꯈꯔꯗꯤ ꯍꯟꯊꯔꯒ ꯅꯣꯔꯃꯦꯜ ꯑꯣꯏꯔꯛꯀꯗꯧꯕꯅꯦ ꯑꯗꯨꯒ ꯌꯥꯝ ꯏꯁꯇ꯭ꯔꯦꯠꯁ ꯑꯣꯏꯍꯜꯂꯣꯏꯗꯕꯅꯦ ꯑꯣꯏꯔꯣꯏꯗꯧꯕꯅꯦ ꯑꯗꯨ ꯑꯣꯏꯔꯗꯤ ꯕꯤ ꯄꯤꯁꯦ ꯆꯥꯅ ꯑꯗꯨꯝ ꯍꯦꯟꯅ ꯋꯥꯡꯈꯠꯀꯅꯤ ꯑꯆꯥ ꯑꯊꯛꯁꯤꯗ ꯊꯥꯎꯒꯤ ꯁꯔꯨꯛꯅꯦ ꯑꯗꯨꯒꯨꯝꯕ ꯃꯊꯧ ꯁꯥꯁꯤꯡꯁꯦ ꯌꯦꯟꯁꯥꯅꯦ ꯑꯣꯛꯁꯥꯅꯦ ꯁꯤꯒꯨꯝꯕꯁꯦ ꯇꯣꯏꯅ ꯆꯥꯔꯣꯏꯗꯧꯕꯅꯦ ꯆꯥꯕꯁꯤꯗ ꯐꯖꯅ ꯆꯦꯛꯁꯤꯟꯅ ꯌꯦꯡꯁꯤꯜꯂꯒ ꯆꯥꯔꯗꯤ ꯅꯪꯒꯤ ꯕꯤ ꯄꯤꯗꯨ ꯀꯟꯇ꯭ꯔꯣꯜ ꯍꯥꯏꯕꯗ ꯈꯔ ꯈꯔ ꯈꯔꯗꯤ ꯑꯗꯨꯝ ꯂꯦꯕꯦꯜ ꯑꯃꯗ ꯑꯣꯏꯔ ꯂꯩꯒꯅꯤ ꯅꯠꯇ꯭ꯔꯒ ꯅꯪꯅ ꯑꯆꯥ ꯑꯊꯛꯄꯗ ꯀꯥ ꯍꯦꯟꯖꯤꯟꯅ ꯆꯥꯁꯤꯟꯕ ꯈꯣꯠꯆꯤꯟꯕ ꯑꯣꯏꯔꯗꯤ ꯆꯥꯔꯣꯏꯗꯕ ꯄꯣꯠꯁꯛꯁꯤꯡꯗꯣ ꯆꯥꯁꯤꯜꯂꯗꯤ ꯕꯤ ꯄꯤꯗꯨ ꯍꯦꯟꯅꯗꯨꯝ ꯆꯣꯡꯈꯠꯂꯛꯀꯅꯤ ꯇꯣꯝꯇꯤꯀꯜꯂꯤ ꯑꯗꯨꯒꯤꯅ ꯃꯇꯝ ꯈꯨꯗꯤꯡꯗ ꯕꯤ ꯄꯤ ꯋꯥꯡꯈ꯭ꯔꯗꯤ ꯑꯆꯥ ꯑꯊꯛ ꯅꯥꯄꯤ ꯁꯤꯡꯁꯤ ꯑꯗꯨ ꯑꯣꯏꯔꯒ ꯆꯝꯐꯨꯠ ꯊꯨꯝ ꯂꯦꯁ ꯑꯣꯏꯕ ꯍꯥꯏꯕꯁꯤ ꯆꯥꯕꯅ ꯐꯩ ꯍꯥꯏꯕꯁꯤ ꯍꯥꯏꯅꯤꯡꯉꯤ